ꯍꯂꯣ ꯑꯧ ꯏꯟꯁꯨꯔꯦꯟꯁ ꯑꯦꯖꯦꯟ ꯔꯣꯖꯔ ꯑꯣꯏꯕꯤꯔꯕꯣ ꯑꯣ ꯑꯩꯁꯦ ꯍꯦꯜꯠ ꯏꯟꯁꯨꯔꯦꯟꯁ ꯑꯝꯇ ꯌꯥꯎꯖꯒꯦ ꯇꯧꯕꯅꯦꯀꯣ ꯑꯩ ꯀꯤꯌꯔꯥ ꯀꯧꯋꯦ ꯑꯩ ꯖꯤꯔꯤꯕꯥꯝꯗꯒꯤꯅꯦ ꯑꯗꯣ ꯍꯦꯜꯠ ꯏꯟꯁꯨꯔꯦꯟꯁ ꯑꯝꯇ ꯌꯥꯎꯖꯒꯦ ꯇꯧꯕꯅꯦ ꯑꯗꯨ ꯁꯣꯝꯗ ꯀꯔꯤ ꯀꯔꯤ ꯐꯖ ꯐꯖꯕ ꯄ꯭ꯂꯥꯟ ꯂꯩꯒꯦ ꯈꯣꯠꯀꯦꯗꯣ ꯑꯝꯇ ꯍꯪꯖꯒꯦ ꯇꯧꯕ ꯎꯝ ꯎꯝ ꯎꯝ ꯎꯝ ꯎꯝ ꯎꯝ ꯐꯤꯐꯇꯤ ꯊꯥꯎꯖꯟꯗꯒꯤ ꯍꯧꯋꯦꯕ ꯎꯝ ꯎꯝ ꯑꯣ ꯑꯣ ꯎꯝ ꯎꯝ ꯎꯝ ꯎꯝ ꯎꯝ ꯑꯣ ꯑꯣ ꯎꯝ ꯑꯣ ꯑꯩꯅ ꯍꯪꯖꯩꯁꯤꯅ ꯑꯩꯈꯣꯏꯒꯤ ꯍꯦꯜꯠ ꯏꯟꯁꯨꯔꯦꯟꯁ ꯐꯦꯃꯤꯂꯤ ꯄꯨꯟꯅ ꯌꯥꯎꯕ ꯌꯥꯕ ꯆꯍꯤ ꯑꯃꯗ ꯂꯨꯄꯥ ꯂꯤꯁꯤꯡ ꯅꯤꯐꯨ ꯌꯥꯡꯈꯩꯒ ꯍꯨꯜꯂꯀꯥꯟꯗꯀꯣ ꯑꯩꯈꯣꯏꯒꯤ ꯑꯅꯥ ꯑꯌꯦꯛ ꯑꯃ ꯌꯥꯎꯔꯛꯑꯦꯅ ꯈꯜꯂꯣꯅꯦ ꯑꯗꯨ ꯍꯧꯖꯤꯛꯀꯤ ꯏꯟꯁꯨꯔꯦꯟꯁ ꯀꯥꯔꯠꯇꯨꯗ ꯁꯤꯖꯤꯟꯅꯔꯒ ꯏꯟꯁꯨꯔꯦꯟꯁ ꯀ꯭ꯂꯦꯝ ꯇꯧꯔꯒ ꯄꯩꯁꯥ ꯅꯨꯡꯁꯥꯗꯣ ꯃꯌꯥꯝ ꯃꯌꯥꯝ ꯆꯪꯉꯛꯄ ꯃꯌꯥꯝ ꯑꯃ ꯌꯥꯎꯔꯦꯗꯅ ꯍꯧꯖꯤꯛꯇꯤꯀꯣ ꯄ꯭ꯔꯥꯏꯚꯦꯠꯁꯨ ꯑꯌꯥꯝꯕ ꯌꯦꯡꯅꯔꯦ ꯃꯑꯣꯡ ꯇꯥꯅ ꯌꯦꯡꯕꯤꯕ ꯊꯨꯅ ꯌꯦꯡꯕꯤꯕ ꯍꯥꯏꯗꯅ ꯑꯗꯨꯃꯥꯏꯅ ꯇꯧꯗꯅ ꯑꯗꯨꯒꯨꯝꯕ ꯂꯤꯁꯤꯡ ꯌꯥꯡꯈꯩꯃꯨꯛ ꯂꯥꯈꯃꯨꯛ ꯍꯨꯜꯂꯀꯥꯟꯗ ꯍꯌꯦꯡ ꯑꯩꯅ ꯑꯅꯥꯕ ꯑꯆꯧꯕ ꯑꯃ ꯅꯥꯔꯛꯑꯦ ꯍꯥꯏꯔꯒꯁꯨ ꯑꯦꯅꯤ ꯍꯣꯁꯄꯤꯇꯥꯜꯗ ꯆꯠꯄ ꯃꯇꯝꯗ ꯐꯤ ꯑꯣꯞ ꯀꯣꯁꯇ ꯍꯧꯖꯤꯛꯀꯤ ꯏꯟꯁꯨꯔꯦꯟꯁ ꯀꯥꯔꯠ ꯁꯣꯝꯗ ꯌꯥꯎꯒꯤꯕ ꯏꯟꯁꯨꯔꯦꯟꯁ ꯀꯥꯔꯠꯇꯣ ꯁꯤꯖꯤꯟꯅꯔꯒ ꯑꯩꯅ ꯂꯥꯌꯦꯡꯕ ꯌꯥꯕ ꯑꯥ ꯑꯗꯨꯒꯨꯝꯕ ꯄꯣꯂꯤꯁꯤ ꯑꯗꯨꯗꯁꯨ ꯃꯅꯨꯡ ꯆꯟꯕ꯭ꯔꯥꯕ ꯁꯣꯝꯅ ꯍꯥꯏꯕꯤꯔꯤꯁꯦ ꯍꯧꯖꯤꯛ ꯎꯝ ꯑꯣ ꯎꯝ ꯎꯝ ꯎꯝ ꯎꯝ ꯎꯝ ꯎꯝ ꯎꯝ ꯎꯝ ꯎꯝ ꯍꯣꯏ ꯑꯗꯨꯗꯤ ꯁꯣꯝ ꯅꯥꯀꯟꯒ ꯍꯣꯏ ꯁꯣꯝ ꯔꯣꯖꯔꯒ ꯅꯣꯡꯃ ꯎꯅꯔꯒ ꯑꯩ ꯍꯌꯦꯡꯒꯨꯝꯕ ꯂꯥꯛꯆꯔꯒꯦ ꯑꯗꯨꯒ ꯁꯣꯝꯒꯤ ꯄ꯭ꯂꯥꯟꯁꯤꯡꯗꯨꯁꯨ ꯀꯔꯝꯕꯅ ꯐꯗꯣꯏꯅꯣ ꯑꯩꯈꯣꯏꯗꯅ ꯀꯔꯝꯕ ꯆꯥꯅꯗꯣꯏꯅꯣ ꯑꯩꯅ ꯄꯩꯁꯥ ꯀꯌꯥꯝ ꯍꯨꯟꯕ ꯉꯝꯅꯤ ꯈꯣꯠꯅꯤꯗꯣ ꯑꯝꯇꯪ ꯐꯖꯅ ꯐꯝꯃꯤꯟꯅꯔꯒ ꯇꯥꯅꯔꯒ ꯑꯝꯇꯪ ꯍꯥꯏꯃꯤꯟꯅꯔꯁꯤꯀꯣ ꯑꯗꯨꯗꯤ ꯍꯣꯏ ꯑꯗꯣ ꯑꯩ ꯍꯌꯦꯡꯒꯨꯝꯕ ꯂꯥꯛꯆꯒꯦ ꯌꯥꯅꯤꯅ ꯑꯥ ꯍꯣꯏ ꯎꯝ ꯍꯣꯏ ꯍꯣꯏ ꯍꯣꯏ ꯎꯝ ꯎꯝ ꯍꯣꯏ ꯍꯣꯏ ꯍꯣꯏ ꯍꯣꯏ ꯑꯗꯨꯃꯥꯏꯅ ꯇꯧꯔꯁꯤ ꯑꯗꯨꯃꯥꯏꯅ ꯇꯧꯔꯁꯤ ꯊꯝꯖꯔꯦ ꯊꯝꯖꯔꯦ ꯍꯣꯏ ꯍꯣꯏ ꯑꯗꯨ ꯍꯌꯦꯡ ꯇꯥꯅꯃꯤꯟꯅꯔꯁꯤꯀꯣ